ꯍꯜꯂꯣ ꯑꯥ ꯁꯤ ꯑꯥ ꯁ꯭ꯇꯦꯁꯟꯅꯔꯤ ꯗꯨꯀꯥꯟ ꯑꯣꯏꯕꯤꯔꯕ ꯅꯠꯇ꯭ꯔꯣ ꯑꯣ ꯄꯣꯠ ꯆꯩ ꯕꯣꯏꯒꯨꯝꯕ ꯂꯥꯏꯔꯤꯛ ꯀꯨꯝꯕ ꯑꯗꯒꯤ ꯕꯥꯔꯗꯦꯒꯤ ꯒꯤꯕ ꯄꯤꯕ ꯌꯥꯕ ꯀꯔꯝꯕꯁꯦ ꯀꯔꯤ ꯀꯔꯤ ꯄꯣꯠꯂꯝꯗ ꯗꯤꯁꯀꯥꯎꯟ ꯂꯩꯕꯤꯕꯒꯦ

ꯑꯥ ꯗꯤꯁꯀꯥꯎꯟ ꯂꯩꯔꯤꯕ ꯄꯣꯠꯁꯦ ꯑꯩꯅ ꯁꯣꯝꯗꯒꯤ ꯂꯧꯖꯔꯒ ꯑꯩꯅ ꯁꯣꯝꯗ ꯗꯨꯀꯥꯟ ꯑꯃꯗ ꯌꯣꯟꯕ ꯀꯥꯔꯕꯥꯔ ꯇꯧꯕꯗ ꯄ꯭ꯔꯣꯐꯤꯠ ꯂꯩꯒꯗ꯭ꯔꯥ ꯀꯥꯟꯅꯕ ꯐꯪꯒꯗ꯭ꯔꯥ ꯑꯥ ꯑꯥ ꯑꯩꯁꯦ ꯁꯣꯝꯗ ꯗꯨꯀꯥꯟ ꯑꯅꯧꯕ ꯑꯃ ꯍꯥꯡꯗꯣꯛꯆꯒꯦꯅ ꯑꯗ ꯄꯣꯠ ꯆꯩ ꯈꯔ ꯊꯝꯅꯕꯅ ꯂꯥꯡꯕꯁꯤꯗ ꯀꯗꯥꯏ ꯀꯗꯥꯏꯗꯅꯣ ꯀꯔꯝꯕ ꯃꯐꯝꯗ ꯄꯣꯠꯁꯦ ꯈꯔ ꯇꯥꯅ ꯗꯤꯁꯀꯥꯎꯟ ꯂꯩꯕ ꯀꯩꯗꯧꯕ ꯁꯨꯝ ꯊꯤꯖꯔꯛꯄꯅꯤ ꯁꯣꯝꯒꯤ ꯗꯨꯀꯥꯟ ꯑꯥ ꯃꯥꯒꯤ ꯕꯣꯏ ꯀꯣꯂꯣꯝꯒꯨꯝꯕ ꯅꯠꯇꯕ ꯑꯇꯩ ꯑꯇꯩ ꯑꯥꯏꯇꯦꯝ ꯑꯇꯩꯗꯤ ꯀꯔꯤ ꯀꯔꯤ ꯂꯩꯕꯤꯒꯦ ꯑꯝꯇ ꯈꯪꯍꯜ ꯎꯝ ꯑꯣ ꯍꯣꯏ ꯍꯣꯏ ꯑꯗꯨꯗꯤ ꯃꯥꯒꯤ ꯑꯩꯈꯣꯏꯒꯤ ꯆꯥꯒꯤ ꯆꯥ ꯊꯛꯅꯕꯒꯤ ꯀꯞꯀꯨꯝꯕ ꯀꯔꯤꯒꯨꯝꯕ ꯑꯗꯨꯒꯨꯝꯕꯗꯤ ꯐꯪꯒꯗ꯭ꯔꯥ

ꯑꯥ ꯍꯣꯏ ꯍꯣꯏ ꯍꯣꯏ ꯑꯩ ꯂꯧꯕ ꯂꯥꯛꯆꯔꯒꯦ ꯑꯗꯨꯗꯤ ꯐꯔꯦ ꯌꯥꯝ ꯅꯨꯡꯉꯥꯏꯖꯔꯦ ꯊꯝꯖꯔꯒꯦ ꯍꯣꯏ ꯊꯦꯡ ꯌꯨ